ꯍꯦꯜꯂꯣ ꯑꯁꯤ ꯄꯥꯏꯈꯠꯂꯤꯕ ꯐꯣꯟ ꯑꯁꯤ ꯎꯕꯔꯒꯤꯔꯥ

ꯑꯩꯅ ꯄꯥꯝꯖꯩ ꯑꯩꯈꯣꯏ ꯃꯤ ꯇꯔꯨꯛ ꯆꯟꯕ ꯑꯣꯂꯥꯒꯤ ꯀꯦꯐ ꯂꯩꯒꯗ꯭ꯔꯥ ꯂꯩꯕꯤꯔꯒꯗꯤ ꯑꯗꯨꯗꯣ ꯈꯔ ꯁꯤꯟꯕꯤꯔꯛꯑꯣ ꯑꯩꯈꯣꯏ ꯉꯁꯤ ꯑꯩꯈꯣꯏꯒꯤ ꯏꯃꯨꯡ ꯑꯁꯦ ꯀꯣꯏꯕꯒꯤ ꯑꯣꯏꯅ ꯊꯣꯛꯀꯗꯕ ꯄ꯭ꯔꯣꯒ꯭ꯔꯥꯝ ꯑꯃ ꯁꯤꯜꯂꯤ ꯌꯥꯔꯒꯗꯤ ꯄꯨꯡꯅ ꯄꯨꯡ ꯑꯌꯨꯛꯀꯤ ꯃꯥꯄꯟ ꯑꯗꯨꯗ ꯌꯥꯅꯕ ꯁꯤꯟꯕꯤꯔꯛꯑꯣ ꯑꯩꯈꯣꯏ ꯇꯥꯖꯃꯍꯜꯗ ꯆꯠꯀꯗꯕꯅꯤ ꯇꯥꯖꯃꯍꯜꯗ ꯑꯩꯈꯣꯏꯅ ꯑꯩꯈꯣꯏꯒꯤ ꯐꯦꯃꯤꯂꯤ ꯇꯨꯔ ꯑꯣꯏꯅ ꯆꯠꯀꯗꯕꯅꯤ ꯑꯁꯣꯝꯗ ꯆꯠꯂꯒ ꯑꯗꯨꯒ ꯂꯝꯁꯤ ꯀꯣꯏꯔꯒ ꯀꯔꯤꯒꯨꯝꯕ ꯇꯥꯖꯃꯍꯜꯁꯤ ꯌꯦꯡꯕ ꯂꯣꯏꯔꯒ ꯃꯇꯝ ꯁꯪꯂꯒꯗꯤ ꯅꯪꯂꯒꯗꯤ ꯑꯩꯈꯣꯏꯅ ꯑꯃꯨꯛꯀ ꯔꯦꯠ ꯐꯣꯔꯠ ꯃꯅꯥꯛꯇ ꯂꯩꯕ ꯇꯥꯖꯃꯍꯜꯒꯤ ꯃꯅꯥꯛꯇ ꯂꯩꯕ ꯔꯦꯠ ꯐꯣꯔꯠ ꯑꯗꯨꯗ ꯑꯃꯨꯛ ꯆꯠꯂꯒ ꯑꯩꯈꯣꯏꯅ ꯌꯧꯔꯨꯒꯗꯧꯕꯅꯤ ꯌꯥꯔꯒꯗꯤ ꯑꯌꯨꯛ ꯉꯟꯇꯥ ꯄꯨꯡ ꯃꯥꯄꯟ ꯑꯗꯨꯗ ꯂꯥꯛꯅꯕ ꯇꯧꯕꯤꯌꯣ ꯑꯩꯈꯣꯏꯁꯨ ꯆꯥꯛ ꯆꯥꯔꯒ ꯉꯥꯏꯔꯝꯒꯦ ꯔꯦꯗꯤꯗ ꯂꯩꯔꯝꯒꯦ ꯊꯨꯔꯒꯗꯤ ꯑꯣ ꯌꯥꯏꯌꯦ ꯍꯥꯏꯔꯗꯤ ꯌꯥꯝꯅ ꯅꯨꯡꯉꯥꯏꯖꯔꯦ ꯑꯩꯈꯣꯏ ꯔꯦꯗꯤꯗ ꯂꯩꯕꯤꯔꯝꯒꯦ ꯊꯦꯡꯛ ꯌꯨ ꯊꯝꯖꯔꯒꯦ